ꯑꯁꯤ ꯗꯨꯀꯥꯟꯗꯨ ꯑꯣꯏꯕꯤꯔꯕꯣ ꯀꯔꯤ ꯀꯔꯤ ꯑꯣ ꯑꯗꯨ ꯀꯃꯥꯏ ꯀꯃꯥꯏꯅ ꯃꯃꯜꯗꯤ ꯀꯃꯥꯏ ꯀꯃꯥꯏꯅ ꯇꯧꯔꯤꯕꯒꯦ ꯑꯣ ꯑꯗꯨ ꯉꯥꯔꯤ ꯀꯔꯤ ꯀꯔꯤꯗꯤ ꯑꯗꯨꯝ ꯀꯃꯥꯏ ꯀꯃꯥꯏꯅ ꯇꯧꯔꯤꯕꯒꯦ ꯍꯥꯟꯅꯒꯤ ꯃꯃꯜꯗꯣ ꯑꯗꯨꯝ ꯑꯣꯏꯔꯤꯕ ꯍꯦꯟꯒꯠꯂꯕꯣ ꯀꯃꯥꯏꯅ ꯇꯧꯔꯤꯕꯒꯦ ꯑꯣꯀꯦ ꯗꯨꯀꯥꯟ ꯄꯣꯠ ꯌꯣꯟꯕꯁꯦ ꯍꯥꯏꯗꯤ ꯀꯌꯥꯒ ꯁꯤꯠꯇꯣꯏꯖꯥꯠꯅꯣ ꯑ ꯑ ꯈꯔꯌꯥꯝ ꯂꯧꯒꯦ ꯇꯧꯕ ꯑꯩꯁꯦ ꯑꯣ

ꯑꯂꯨꯁꯨ ꯂꯧꯒꯗꯕꯅꯤ ꯉꯥꯔꯤꯁꯨ ꯍꯋꯥꯏ ꯅꯨꯡꯋꯥꯏ ꯈꯔꯁꯨ ꯌꯥꯝ ꯂꯧꯒꯗꯕꯅꯤ ꯊꯥꯎ ꯊꯨꯝꯁꯨ ꯌꯥꯎꯕ ꯌꯥꯏ ꯂꯧꯅꯤ ꯂꯧꯅꯤ ꯊꯥꯎ ꯊꯨꯝꯁꯨ ꯂꯧꯅꯤ ꯊꯥꯎ ꯊꯨꯝꯅ ꯀꯌꯥ ꯀꯌꯥ ꯂꯩꯔꯤꯕꯒꯦ ꯀꯃꯥꯏꯅ ꯇꯧꯔꯤꯕꯒꯦ

ꯑꯩꯁꯦ ꯗꯨꯀꯥꯟ ꯑꯃꯗ ꯄꯨꯂꯞ ꯍꯥꯞꯀꯗꯕ ꯄꯣꯠꯇꯣ ꯂꯧꯒꯗꯕꯅꯦꯕꯀꯣ ꯑꯗꯨꯗꯤ ꯃꯃꯜꯗꯨꯁꯨ ꯑꯗꯨꯝ ꯑꯗꯨꯒꯤ ꯂꯧꯒꯗꯕ ꯆꯥꯡꯗꯣ ꯌꯦꯡꯉꯒ ꯑꯗꯨꯝ ꯇꯥꯒꯗꯕ ꯅꯠꯇ꯭ꯔꯣ ꯑꯆꯥꯄꯣꯠ ꯀꯔꯤ ꯀꯔꯥꯁꯨ ꯂꯧꯅꯤ ꯑꯆꯥꯄꯣꯠꯇꯤ ꯑꯗꯨꯝ ꯃꯈꯜ ꯈꯨꯗꯤꯡꯃꯛ ꯂꯣꯏꯅ ꯐꯪꯕ ꯅꯠꯇ꯭ꯔꯣ ꯑꯣꯀꯦ ꯑꯗꯨꯗꯤ

ꯑꯗꯨꯗꯤ ꯂꯧꯕꯁꯦ ꯈꯔꯌꯥꯝ ꯃꯌꯥꯝꯗꯤ ꯑꯗꯨꯝ ꯂꯧꯔꯅꯤꯕꯀꯣ ꯑꯗꯨ ꯌꯦꯡꯉ ꯃꯃꯜꯗꯣ ꯑꯗꯨꯝ ꯍꯥꯏꯅꯔꯁꯤ ꯑꯗꯨꯗꯤ ꯆꯦꯡꯒꯗꯤ ꯂꯩꯒꯗ꯭ꯔꯥ ꯑꯗꯨꯝ ꯌꯥꯝꯗꯤ ꯂꯧꯔꯗꯤ ꯀꯨꯟ ꯀꯨꯟꯊ꯭ꯔꯥꯃꯨꯛꯇꯤ ꯑꯗꯨꯝ ꯂꯧꯔꯅꯦꯕ ꯑꯗꯨꯁꯨ ꯑꯗꯨꯝ ꯃꯃꯜꯗꯤ ꯇꯥꯕ ꯃꯃꯜꯗꯤ ꯂꯧꯕꯒꯤ ꯆꯥꯡꯗꯣ ꯌꯦꯡꯉꯒ ꯇꯥꯕ ꯌꯥꯗꯣꯏ ꯅꯠꯇ꯭ꯔꯣ ꯑꯣꯀꯦ ꯑꯗꯨꯗꯤ ꯑꯜꯂꯨ ꯀꯔꯤ ꯀꯔꯥ ꯍꯥꯏꯔꯤꯗꯨꯁꯨ ꯕꯣꯔꯥꯗꯣ ꯃꯌꯥꯝ ꯍꯥꯏꯕꯗꯤ ꯕꯣꯔꯥꯗꯣ ꯇꯔꯥꯀꯨꯟ ꯂꯧꯒꯗꯕꯅꯤꯅ ꯑꯗꯨꯝ ꯃꯌꯥꯝ ꯂꯩꯒꯗꯧꯕ ꯅꯠꯇ꯭ꯔꯣ ꯑꯣ ꯑꯣ ꯑꯣ ꯑꯜꯂꯨꯁꯦ ꯀꯔꯤ ꯂꯝꯗꯒꯤ ꯊꯥꯔꯛꯄ ꯑꯣꯏꯔꯕꯅꯣ ꯑꯣꯀꯦ

ꯄꯣꯠꯁꯦ ꯃꯌꯥꯝ ꯑꯣ ꯍꯣꯏ ꯍꯣꯏ ꯌꯨꯝꯗꯒꯨꯝꯕ ꯊꯥꯕꯒꯗꯤ ꯌꯥꯒꯗ꯭ꯔꯥ ꯑꯗꯨꯗꯣ

ꯑꯣ ꯍꯣꯏ ꯑꯗꯨꯗꯤ ꯑꯩ ꯑꯗꯨꯗꯤ ꯌꯦꯡꯉꯒ ꯍꯥꯖꯔꯒꯦ ꯊꯝꯖꯔꯒꯦꯀꯣ ꯑꯗꯨꯗꯤ